ꯍꯜꯂꯣ

ꯌꯥꯏꯅꯦ ꯑꯩꯁꯨ ꯅꯉꯣꯟꯗ ꯐꯣꯟ ꯇꯧꯒꯦ ꯈꯜꯂꯝꯃꯤꯅꯦ ꯁꯦꯔꯧ ꯊꯣꯡꯗꯣ ꯍꯧꯖꯤꯛꯇꯤ ꯏꯔꯥꯡꯁꯨ ꯈꯔ ꯅꯦꯝꯗꯔꯕꯅꯤꯅ ꯍꯧꯖꯤꯛꯇꯤ ꯀꯣꯏꯕ ꯆꯠꯄꯗꯤ ꯌꯥꯔꯅꯤ ꯑꯗꯣ ꯀꯣꯏ ꯆꯠꯄꯗ ꯀꯔꯤ ꯀꯔꯤ ꯄꯨꯁꯤꯒꯦ ꯑꯩꯗꯣ ꯑꯩ ꯅꯉꯣꯟꯗ ꯇꯥꯅꯁꯦꯅ ꯇꯧꯔꯝꯕꯅꯤ ꯑꯗꯣ ꯄꯨꯔꯒ ꯆꯠꯁꯨ ꯆꯠꯅꯤꯡꯃꯤꯅꯦ ꯑꯩꯁꯨ ꯀꯔꯤ ꯀꯔꯤ ꯄꯨꯁꯤꯒꯦꯗꯣ ꯅꯉꯣꯟꯗ ꯈꯟꯅꯁꯦꯅ ꯇꯥꯟꯅꯒꯦꯅ ꯇꯧꯔꯝꯃꯤꯅꯦ ꯌꯥꯔꯗꯤ ꯆꯠꯂꯨꯁꯦ ꯃꯇꯝ ꯑꯃ ꯂꯦꯞꯄꯒ ꯎꯝ ꯌꯥꯏ ꯃꯤ ꯌꯥꯏ ꯏꯃꯥꯅꯕ ꯑꯇꯩꯁꯨ ꯍꯧꯁꯦ ꯍꯧꯔꯒ ꯆꯠꯁꯦ ꯑꯗꯨ ꯍꯧꯅꯔꯒ ꯃꯇꯝꯗꯣ ꯑꯩ ꯍꯥꯏꯔꯛꯀꯦ ꯅꯉꯣꯟꯗ ꯑꯩꯅ ꯂꯦꯞꯄꯛꯑꯒꯦ ꯂꯦꯞꯄꯛꯑꯒ ꯃꯇꯝꯗꯨ ꯅꯉꯣꯟꯗ ꯅꯉꯣꯟꯗ ꯑꯩꯅ ꯍꯥꯏꯔꯛꯑꯒꯦ ꯑꯗꯨ ꯄꯨꯒꯗꯕꯗꯤ ꯑꯩꯈꯣꯏ ꯑꯗꯨꯗ ꯈꯟꯅꯔꯁꯤ ꯍꯔꯤꯇꯣꯝꯕꯤꯗꯣ ꯃꯥꯗꯣ ꯍꯧꯖꯤꯛ ꯃꯥ ꯁꯨꯇꯤ ꯊꯣꯛꯂꯛꯇ꯭ꯔꯤ ꯍꯥꯏꯕꯅꯤ ꯃꯥꯗꯨ ꯕꯣꯔꯗꯤꯡ ꯆꯪꯈꯤꯕꯅꯦꯕ ꯀꯣꯆꯤꯡ ꯑꯃꯒꯤ ꯑꯗꯨ ꯕꯣꯔꯗꯤꯡ ꯆꯪꯈꯤꯕꯗꯣ ꯃꯥꯗꯣ ꯊꯣꯛꯂꯛꯂꯗꯤ ꯑꯗꯨꯝ ꯆꯠꯄ ꯌꯥꯔꯦ ꯑꯗꯨ ꯃꯥ ꯑꯩꯉꯣꯟꯗ ꯊꯣꯛꯂꯛꯄꯒ ꯐꯣꯟ ꯇꯧꯔꯛꯀꯅꯤ ꯑꯩꯉꯣꯟꯗ ꯍꯥꯏꯔꯛꯀꯅꯤ ꯑꯗꯣ ꯍꯥꯏꯔꯑꯗꯤ ꯑꯗꯨꯝ ꯅꯉꯣꯟꯗ ꯐꯣꯟ ꯇꯧꯔꯛꯑꯒ ꯃꯇꯝꯗꯨ ꯑꯩ ꯂꯦꯞꯄꯒ ꯑꯗꯨꯝ ꯄꯨꯒꯗꯕ ꯆꯠꯀꯗꯕ ꯃꯇꯝ ꯑꯗꯨ ꯂꯣꯏꯅ ꯍꯥꯏꯔꯛꯑꯒꯦ ꯑꯗꯨꯒ ꯆꯠꯂꯁꯦ

ꯍꯣꯏ ꯌꯥꯏꯑꯦ ꯀꯣꯏꯊꯣꯔꯛꯑꯣ ꯑꯩꯁꯨ ꯊꯣꯛꯂꯛꯀꯦ ꯍꯣꯏ ꯍꯣꯏ ꯍꯣꯏ ꯍꯣꯏ